ꯁꯍꯔ ꯑꯃꯁꯨꯡ ꯈꯨꯡꯒꯪꯒꯤ ꯁ꯭ꯀꯨꯜꯒꯤ ꯑꯅꯤꯒꯤ ꯈꯦꯠꯅꯕꯁꯤ ꯂꯝꯕꯤ ꯊꯣꯡ ꯑꯃꯁꯨꯡ ꯑꯣꯖꯥꯁꯤꯡꯒꯤ ꯃꯔꯛꯇ ꯌꯥꯝꯅ ꯈꯦꯠꯅꯕ ꯂꯩ ꯈꯦꯠꯅꯔꯤꯕꯁꯤꯡꯁꯤ ꯀꯔꯤꯅꯣ ꯍꯥꯏ ꯇꯥꯔꯒꯗꯤ ꯑꯩꯈꯣꯏꯅ ꯁ꯭ꯀꯨꯜ ꯑꯃ ꯐꯒꯠꯍꯟꯕ ꯍꯥꯏꯕꯁꯤ ꯑꯣꯖꯥ ꯑꯃꯁꯨꯡ ꯁ꯭ꯀꯨꯜꯗꯨꯒꯤ ꯁ꯭ꯇꯥꯐ ꯒ꯭ꯔꯥꯎꯟ ꯔꯤꯌꯦꯜꯂꯤꯇꯤꯗ ꯌꯦꯡꯉꯛꯄꯗ ꯑꯗꯨꯛꯀꯤ ꯃꯇꯤꯛ ꯈꯦꯠꯅꯩ ꯃꯔꯝꯗꯤ ꯑꯩꯈꯣꯏꯅ ꯁꯍꯔꯒꯤ ꯁ꯭ꯀꯨꯜꯗꯗꯤ ꯍꯦꯟꯅ ꯐꯔꯤꯕꯒꯤ ꯃꯔꯝꯗꯤ ꯍꯦꯟꯅ ꯈꯦꯠꯅꯔꯤꯕꯒꯤ ꯃꯔꯝꯗꯤ ꯃꯈꯣꯏꯗꯗꯤ ꯍꯦꯟꯅ ꯁ꯭ꯀꯨꯜꯒꯤ ꯑꯣꯏꯕ ꯐꯦꯁꯤꯂꯤꯇꯤ ꯂꯝꯕꯤ ꯊꯣꯡ ꯑꯣꯖꯥꯁꯤꯡ ꯑꯗꯨꯛꯀꯤ ꯃꯇꯤꯛ ꯌꯥꯝꯅ ꯐꯅ ꯗꯔꯀꯥꯔ ꯂꯩꯕꯅ ꯑꯣꯏꯅ ꯎꯏ ꯑꯗꯨꯒ ꯈꯨꯡꯒꯪꯒꯤꯗꯗꯤ ꯑꯩꯈꯣꯏꯅ ꯑꯣꯖꯥꯁꯤꯡ ꯋꯥꯠꯄ ꯑꯃꯗꯤ ꯁ꯭ꯀꯨꯜꯒꯤ ꯃꯅꯨꯡꯒꯤ ꯀꯔꯤꯀꯨꯂꯝ ꯀꯌꯥ ꯑꯃ ꯂꯩꯇꯕ ꯑꯁꯤꯅ ꯈꯦꯠꯅꯕ ꯑꯣꯏꯅ ꯎꯍꯜꯂꯤꯕꯅꯤ